ꯑꯁꯤꯒꯤꯁꯦ ꯃꯅꯤꯁꯤꯄꯥꯜ ꯑꯣꯐꯤꯁ ꯑꯣꯏꯕꯤꯔꯕ꯭ꯔ ꯉꯔꯥꯡ ꯑꯩꯈꯣꯏꯒꯤ ꯆꯥꯟꯗꯦꯜ ꯖꯐꯧꯗ ꯐꯪꯁꯟ ꯑꯃ ꯄꯥꯡꯊꯣꯛꯈ꯭ꯔꯦ ꯃꯗꯨꯒꯤꯗꯨ ꯑꯩꯈꯣꯏꯒꯤ ꯑꯀꯣꯏꯕꯗ ꯑꯃꯣꯠꯄ ꯌꯥꯝꯅ ꯐꯥꯡꯁꯟ ꯇꯧꯈ꯭ꯔꯕꯅꯤꯅ ꯆꯦ ꯆꯥꯡ ꯑꯣꯏꯔꯣ ꯆꯥꯅꯕ ꯑꯆꯥꯄꯣꯠꯀꯤ ꯄꯦꯀꯦꯠ ꯑꯣꯏꯔꯣ ꯌꯥꯝꯅ ꯇꯥꯔꯒ ꯁꯣꯔꯣꯛꯇ ꯌꯥꯝꯅ ꯃꯣꯠꯅ ꯎꯈ꯭ꯔꯦ ꯃꯗꯨꯅ ꯌꯥꯔꯕꯗꯤ ꯑꯊꯨꯕ ꯃꯇꯝꯗ ꯑꯣꯐꯤꯁꯇꯒꯤ ꯃꯤ ꯊꯧꯔꯥꯡ ꯇꯧꯕꯤꯔꯒ ꯁꯦꯡꯕ ꯈꯣꯠꯄꯁꯦ ꯁꯦꯡꯍꯟꯅꯤꯡꯉꯦ ꯁꯦꯡꯗꯣꯛꯇ꯭ꯔꯕꯗꯤ ꯑꯩꯈꯣꯏꯒꯤ ꯂꯝꯕꯤꯁꯦ ꯌꯥꯝꯅ ꯃꯣꯠꯂꯦ ꯆꯠꯄ ꯈꯣꯠꯄꯗꯁꯨ ꯌꯥꯝꯅ ꯌꯦꯡꯕꯗ ꯌꯥꯝꯅ ꯃꯣꯠꯅ ꯎꯔꯦ ꯑꯗꯨꯅ ꯌꯥꯔꯕꯗꯤ ꯈꯔ ꯑꯊꯨꯕ ꯃꯇꯝꯗ ꯁꯦꯡꯗꯣꯛꯍꯟꯅꯤꯡꯉꯦ ꯃꯐꯝ ꯑꯁꯤ ꯁꯦꯡꯗꯣꯛꯂꯕꯗꯤ ꯈꯔ ꯅꯨꯡꯉꯥꯏꯒꯗ꯭ꯔ ꯍꯥꯏꯅ ꯈꯜꯂꯦ ꯑꯗꯨꯅ ꯌꯥꯔꯗꯤ ꯑꯣꯐꯤꯁꯀꯤ ꯑꯣꯖꯥꯁꯤꯡꯅ ꯃꯐꯝ ꯆꯥꯅ ꯃꯤ ꯃꯤꯁꯤꯡꯕꯨ ꯈꯔ ꯑꯊꯨꯕ ꯃꯇꯝꯗ ꯁꯦꯡꯗꯣꯛꯅꯕ ꯑꯃꯣꯠ ꯑꯀꯥꯏꯁꯦ ꯁꯤꯟꯕꯤꯔꯛꯑꯣ ꯍꯥꯏꯅ ꯈꯪꯍꯟꯖꯔꯤ